ꯁꯤꯁꯦ ꯑꯜꯍꯌꯥꯠ ꯔꯦꯁꯇꯨꯔꯦꯟꯗꯣ ꯑꯣꯏꯕꯤꯗꯣꯏ ꯅꯠꯇ꯭ꯔꯣ ꯑꯩꯈꯣꯏ ꯉꯁꯤ ꯄꯨꯡ ꯑꯍꯨꯝꯒꯤꯗꯨꯗ ꯆꯥꯕ ꯂꯥꯛꯀꯦ ꯇꯧꯕ ꯑꯗꯨꯗ ꯇꯦꯕꯜꯗꯣ ꯑꯩꯈꯣꯏꯅ ꯍꯥꯟꯅ ꯕꯨꯛ ꯇꯧꯕ ꯃꯊꯧ ꯇꯥꯕꯔ ꯑꯗꯨꯒ ꯒꯥꯔꯤ ꯊꯝꯐꯝꯁꯨ ꯐꯖꯟꯅ ꯂꯩꯕꯔ ꯍꯥꯏꯕꯗꯣ ꯑꯗꯨ ꯈꯤꯇꯪ ꯄꯥꯎꯗꯣ ꯈꯪꯗꯣꯛꯅꯤꯡꯕꯒꯤꯅꯤ ꯀꯣꯜ ꯕꯦꯛ ꯇꯧꯔꯒ ꯑꯃꯨꯛꯇꯪ ꯄꯥꯎ ꯍꯥꯏꯕꯤꯔꯛꯑꯣ